ꯑꯥ ꯍꯜꯂꯣ ꯑꯦ ꯑꯩ ꯀꯩꯅꯣꯝꯇ ꯍꯪꯖꯒꯦ ꯃꯅꯤꯄꯨꯔꯗ ꯑꯩꯁꯦ ꯍꯟꯗꯛ ꯂꯥꯛꯄꯅꯦꯕ ꯕꯦꯡꯒꯂꯣꯔꯗꯒꯤ ꯊꯣꯛꯂꯛꯂꯒ ꯑꯗꯨꯗꯣ ꯃꯅꯤꯄꯨꯔꯗ ꯀꯣꯏꯕ ꯆꯠꯅꯤꯡꯉꯥꯏ ꯃꯐꯝꯁꯦ ꯂꯣꯛꯇꯥꯛ ꯁꯦꯟꯗ꯭ꯔꯥꯁꯦ ꯌꯥꯝ ꯐꯖꯩ ꯍꯥꯏ ꯃꯤꯅ ꯑꯥ ꯑꯗꯨꯒꯤ ꯃꯔꯝꯗ ꯑꯝꯇ ꯍꯥꯏꯕꯤꯔꯀꯀꯦꯔꯥ

ꯑꯩ ꯋꯥꯟ ꯋꯤꯛ ꯑꯗꯨꯋꯥꯏ ꯂꯩꯕ ꯌꯥꯏ ꯎꯝ ꯍꯟꯗꯛ ꯃꯟꯗꯦꯗꯒꯤ ꯆꯠꯄ ꯍꯧꯁꯦ ꯌꯥꯏꯕ ꯑꯗꯨ ꯄꯨꯡ ꯀꯌꯥꯗꯩꯅ ꯀꯌꯥ ꯐꯥꯎ ꯍꯥꯡꯒꯦ ꯁꯦꯟꯗ꯭ꯔꯥꯁꯦ ꯑꯗꯨ ꯃꯅꯨꯡꯗ ꯀꯃꯥꯏꯅ ꯍꯣꯇꯦꯜ ꯎꯝ ꯑꯥ ꯑꯗꯨ ꯑꯣꯏꯔꯗꯤ ꯌꯥꯝ ꯅꯨꯡꯉꯥꯏꯔꯦꯀꯣ ꯑꯥ ꯑꯗꯨꯝ ꯐꯣꯟꯗ ꯄꯥꯎ ꯐꯥꯎꯅꯔꯁꯦ ꯊꯝꯃꯒꯦꯀꯣ